ꯑꯩꯅ ꯂꯧ ꯎꯕ ꯃꯇꯝꯗ ꯂꯧꯐꯝ ꯑꯁꯤ ꯅꯨꯡꯇꯤꯒꯤ ꯅꯣꯡꯃꯗ ꯑꯍꯨꯝꯂꯛ ꯆꯠꯂꯤ ꯃꯗꯨꯗꯤ ꯑꯌꯨꯛꯇ ꯑꯃ ꯅꯨꯡꯊꯤꯜ ꯇꯥꯂꯛꯇ ꯑꯃ ꯁꯟꯗ꯭ꯌꯥ ꯋꯥꯏꯔꯝ ꯇꯥꯂꯛꯇ ꯑꯃ ꯆꯠꯂꯤ ꯈꯨꯗꯤꯡꯒꯤ ꯑꯩꯅ ꯀꯩꯅꯣꯒꯤ ꯂꯧ ꯂꯕꯨꯛꯇꯒꯤ ꯂꯕꯨꯛꯇꯨꯗ ꯅꯥꯄꯤ ꯀꯩꯀꯥ ꯍꯧꯖꯤꯜꯂꯝꯕ ꯇꯥꯔꯒꯗꯤ ꯅꯥꯄꯤꯁꯤꯡ ꯑꯗꯨ ꯐꯣꯏꯗꯠꯂꯤ ꯐꯣꯏꯗꯠꯂꯤ ꯑꯗꯒꯤ ꯅꯥꯄꯤ ꯅꯥꯄꯤꯗꯨꯒꯤ ꯐꯒꯠꯅꯕꯒꯤꯗꯃꯛꯇ ꯑꯩꯅ ꯍꯥꯔ ꯆꯥꯏꯊꯣꯛꯏ ꯑꯗꯨꯒ ꯃꯇꯧ ꯑꯗꯨꯝꯅ ꯀꯩꯒꯨꯝꯕ ꯂꯕꯨꯛꯇ ꯇꯤꯟ ꯀꯥꯡ ꯇꯥꯁꯤꯜꯂꯝꯕ ꯇꯥꯔꯒꯗꯤ ꯑꯩ ꯇꯤꯟ ꯀꯥꯡ ꯑꯗꯨ ꯐꯅꯕꯒꯤꯗꯃꯛꯇ ꯑꯩꯅ ꯇꯤꯜꯍꯥꯠ ꯍꯤꯗꯥꯛ ꯆꯥꯏꯊꯣꯛꯏ ꯇꯤꯟ ꯀꯥꯡ ꯐꯅꯕꯒꯤꯗꯃꯛ ꯗꯃꯛ ꯑꯗꯨꯒ ꯀꯩꯒꯨꯝꯕ ꯏꯁꯤꯡ ꯑꯁꯤꯅ ꯏꯁꯤꯡ ꯀꯩꯒꯨꯝꯕ ꯑꯩꯅ ꯏꯁꯤꯡꯒꯤ ꯆꯥꯡ ꯌꯦꯡꯉꯨꯕ ꯃꯇꯝꯗ ꯏꯁꯤꯡ ꯑꯁꯤꯅ ꯊꯨꯝꯀꯠꯂꯒ ꯅꯥꯄꯤ ꯑꯩꯒꯤ ꯄꯥꯜꯂꯤꯕ ꯄꯣꯠ ꯑꯗꯨ ꯁꯤꯒꯗꯧꯕꯒꯤ ꯃꯑꯣꯡ ꯎꯔꯒꯗꯤ ꯑꯩꯅ ꯏꯁꯤꯡ ꯑꯗꯨ ꯄꯥꯝ ꯌꯥꯠꯊꯣꯛꯑꯒ ꯏꯁꯤꯡ ꯑꯗꯨ ꯑꯩꯅ ꯗ꯭ꯔꯦꯟꯗ ꯊꯥꯗꯣꯛꯏ ꯊꯥꯗꯣꯛꯏ